ꯇꯥꯡ ꯑꯅꯤ ꯊꯥ ꯑꯍꯨꯝ ꯏꯪ ꯂꯤꯁꯤꯡ ꯑꯃꯒ ꯆꯃꯥꯄꯟ ꯃꯔꯤꯐꯨ ꯇꯔꯥꯍꯨꯝꯗꯣꯏ ꯇꯥꯡ ꯇꯔꯥꯒ ꯅꯤꯄꯥꯟ ꯊꯥ ꯅꯤꯄꯥꯟ ꯏꯪ ꯂꯤꯁꯤꯡ ꯑꯃꯒ ꯆꯃꯥꯄꯟ ꯃꯔꯤꯐꯨ ꯇꯔꯥꯃꯥꯊꯣꯏ ꯇꯥꯡ ꯑꯍꯨꯝ ꯊꯥ ꯇꯔꯥꯃꯥꯊꯣꯏ ꯏꯪ ꯂꯤꯁꯤꯡ ꯑꯅꯤꯒ ꯀꯨꯡꯒ ꯍꯨꯝꯗꯣꯏ ꯇꯥꯡ ꯇꯔꯥ ꯊꯥ ꯇꯔꯥꯃꯥꯊꯣꯏ ꯏꯪ ꯂꯤꯁꯤꯡ ꯑꯅꯤꯒ ꯀꯨꯟꯒ ꯍꯨꯝꯗꯣꯏ ꯇꯥꯡ ꯇꯔꯦꯠ ꯊꯥ ꯇꯔꯥꯅꯤꯊꯣꯏ ꯏꯪ ꯂꯤꯁꯤꯡ ꯑꯅꯤꯒ ꯀꯨꯟꯒ ꯍꯨꯝꯗꯣꯏ